ꯏꯝꯐꯥꯜ ꯋꯦꯁꯇ ꯂꯩꯔꯤꯕꯥ ꯃꯔꯨꯑꯣꯏꯕꯥ ꯍꯛꯁꯦꯜꯁꯤꯡꯒꯤ ꯆꯦꯛꯁꯤꯟ ꯊꯧꯔꯥꯡꯒꯤ ꯀꯥꯟꯅꯥꯕꯥ ꯑꯃꯁꯨꯡ ꯂꯩꯕꯥꯛꯀꯤ ꯃꯇꯦꯡ ꯄꯤꯔꯤꯕꯁꯤꯡ ꯑꯗꯨꯗꯤ ꯏꯝꯐꯥꯜ ꯋꯦꯁ ꯍꯥꯏꯔꯤꯕ ꯖꯤꯂꯥ ꯑꯁꯤꯗꯥ ꯍꯛꯁꯦꯜꯒꯤ ꯑꯣꯏꯅꯗꯤ ꯈꯨꯗꯣꯡꯆꯥꯕ ꯌꯥꯝꯅ ꯂꯩ ꯈꯨꯗꯝ ꯑꯣꯏꯅ ꯍꯥꯏꯔꯕꯗꯥ ꯑꯐꯕ ꯍꯣꯁꯄꯤꯇꯥꯜ ꯑꯌꯥꯝꯕ ꯂꯣꯏꯅ ꯏꯝꯐꯥꯜ ꯋꯦꯁ ꯍꯥꯏꯔꯤꯕ ꯖꯤꯂꯥ ꯑꯁꯤꯗ ꯂꯩ ꯍꯣꯁꯄꯤꯇꯥꯜ ꯈꯔꯥ ꯄꯜꯂꯕꯗꯥ ꯔꯤꯝꯁ ꯑꯦꯁ꯭ꯌꯟ ꯍꯣꯁꯄꯤꯇꯥꯜ ꯏꯝꯐꯥꯜ ꯍꯣꯁꯄꯤꯇꯥꯜ ꯃꯥꯗꯔꯁ ꯀꯦꯔ ꯑꯁꯤꯅꯆꯤꯡꯕꯅꯤ ꯍꯣꯁꯄꯤꯇꯥꯜ ꯃꯌꯥꯝ ꯑꯁꯤ ꯂꯩꯔꯕꯅꯤꯅꯥ ꯁ꯭ꯇꯥꯐ ꯅꯔꯁ ꯗꯣꯛꯇꯔ ꯑꯇꯦꯟꯗꯦꯟꯅꯆꯤꯡꯕ ꯀꯌꯥ ꯐꯥꯔꯃꯁꯤꯒꯤ ꯃꯤꯌꯣꯏ ꯀꯌꯥ ꯀꯧꯗꯨꯅꯥ ꯊꯕꯛ ꯄꯤꯕꯒꯤ ꯂꯝꯗ ꯃꯇꯦꯡ ꯑꯣꯏ ꯃꯐꯝ ꯑꯁꯤꯒꯤ ꯃꯤꯌꯣꯏꯁꯤꯡꯗ ꯌꯥꯝ ꯀꯥꯟꯅꯍꯜꯂꯤ ꯑꯅꯥ ꯑꯌꯦꯛ ꯂꯥꯛꯄ ꯃꯇꯝꯗꯥ ꯍꯣꯁꯄꯤꯇꯥꯟ ꯅꯛꯅ ꯂꯩꯔꯕꯅꯤꯅꯥ ꯏꯔꯥꯏ ꯂꯥꯏꯅ ꯂꯥꯌꯦꯡꯕ ꯉꯝꯍꯜꯂꯤ ꯏꯃꯨꯡ ꯑꯃ ꯆꯂꯥꯏꯅꯕꯗ ꯁꯦꯜꯗꯁꯨ ꯑꯅꯥ ꯂꯩꯌꯦꯡꯒꯤ ꯍꯤꯔꯝ ꯑꯁꯤꯅꯥ ꯃꯇꯦꯡ ꯌꯥꯝ ꯄꯥꯡꯂꯤ ꯍꯣꯁꯄꯤꯇꯥꯜ ꯑꯃꯗ ꯂꯩꯌꯦꯡꯕꯒꯤ ꯃꯃꯜꯁꯦ ꯌꯥꯝ ꯋꯥꯡꯕꯕꯨꯗꯤ ꯅꯠꯇꯦ ꯑꯗꯨꯝ ꯃꯤ ꯑꯃꯅ ꯉꯝꯕ ꯑꯣꯏ ꯀꯣꯕꯤꯠ ꯃꯇꯝꯗꯥ ꯍꯣꯁꯄꯤꯇꯥꯜꯁꯤꯡ ꯑꯁꯤ ꯆꯂꯥꯏꯅꯕ ꯍꯣꯠꯅꯕꯗꯥ ꯌꯥꯝ ꯋꯥꯈꯤ ꯑꯗꯨꯕꯨ ꯀꯣꯕꯤꯠ ꯍꯧꯔꯛꯄꯗꯥ ꯀꯣꯕꯤꯠ ꯍꯧꯔꯛꯄ ꯃꯇꯝꯗꯥ ꯀꯣꯕꯤꯠꯁꯦ ꯀꯃꯥꯏꯅ ꯂꯥꯟꯊꯦꯡꯅꯒꯅꯤ ꯈꯟ ꯈꯟꯕꯗꯥ ꯑꯥꯋꯥꯕ ꯌꯥꯝ ꯋꯥꯈꯤ ꯑꯆꯧꯕ ꯆꯦꯂꯦꯟꯁ ꯑꯃ ꯑꯣꯏꯈꯤ ꯀꯣꯕꯤꯠꯀꯤ ꯃꯇꯥꯛꯝꯗꯥ ꯗꯣꯛꯇꯔꯁꯤꯡꯅꯥ ꯑꯅꯥꯕꯁꯤꯡꯕꯨ ꯃꯥꯛꯁ ꯎꯐꯟꯗꯨꯅꯥ ꯁꯦꯅꯤꯇꯥꯏꯖꯔ ꯁꯤꯖꯟꯅꯍꯟꯗꯨꯅꯥ ꯐꯤꯠ ꯇꯔꯨꯛ ꯇꯔꯨꯛꯀꯤ ꯑꯔꯥꯞꯄ ꯊꯝꯅꯍꯟꯗꯨꯅꯥ ꯂꯩꯌꯦꯡꯍꯟꯈꯤ